ꯅꯠꯇꯦ ꯀꯅꯥ ꯑꯣꯏꯔꯝꯅꯣ ꯑꯣ ꯅꯪ ꯈꯣꯟꯖꯦꯟꯗꯨ ꯌꯦꯡꯊꯣꯛꯀꯦꯅ ꯇꯧꯕꯅꯦ ꯑꯩꯅ ꯁꯨꯝ ꯑꯩꯁꯦ ꯅꯪꯅ ꯅꯨꯡꯁꯤ ꯅꯨꯡꯁꯤꯗꯦꯗꯨ ꯈꯪꯒꯦ ꯇꯧꯕꯅꯤꯗ ꯍꯥ ꯑꯁ ꯅꯪꯒꯤ ꯋꯇꯥꯁꯤꯗꯤ ꯏꯃꯥꯏ ꯊꯃꯣꯏꯗ ꯊꯨꯛ ꯂꯥꯎꯕꯝ ꯐꯥꯎꯋꯤꯍꯦ ꯀꯩꯒꯤꯅꯣ ꯈꯪꯗꯦ ꯀꯩꯅꯣ ꯑꯩꯕꯨ ꯑꯁ ꯀꯨꯏꯔꯦꯕ ꯀꯨꯏꯔꯦꯕ ꯀꯨꯏꯔꯦꯕ ꯀꯣꯏꯕ ꯆꯠꯇꯕ ꯀꯥꯏꯗꯣ ꯑꯃꯥꯏꯅ ꯑꯗꯨꯃꯥꯏꯅ ꯍꯥꯏꯔꯛꯇꯕ ꯅꯪꯗꯤ ꯑꯗꯨꯝ ꯐꯣꯟ ꯇꯧꯋꯤ ꯄꯥꯏꯗꯦ ꯑꯃ ꯇꯧꯋꯤ ꯄꯥꯏꯗꯦ ꯑꯩꯅ ꯍꯥꯏꯕꯁꯤ ꯅꯪꯗꯤ ꯑꯗꯨꯝ ꯁ꯭ꯋꯤꯁ ꯑꯣꯞ ꯁ꯭ꯋꯤꯁ ꯑꯣꯞ ꯑꯗꯨꯝ ꯇꯧ ꯂꯩ ꯑꯗꯨꯅ ꯑꯩꯁꯦ ꯋꯥꯈꯟꯁꯦ ꯑꯃ ꯁꯦꯔꯥꯟ ꯇꯨꯔꯥꯟꯒ ꯈꯜꯂꯛꯑꯦꯕ ꯑꯁ ꯋꯥꯈꯜꯁꯦ ꯄꯨꯛꯅꯤꯡꯁꯦ ꯈꯪꯅꯨꯡ ꯅꯨꯡꯁꯤ ꯅꯪ ꯉꯁꯤ ꯀꯣꯏ ꯆꯠꯁꯦꯀ ꯍꯥꯏꯔꯛꯄꯁꯦ ꯏꯅꯧ ꯅꯧꯋꯤ ꯀꯞꯄꯨ ꯀꯞꯅꯤꯡꯉꯤ ꯑꯋꯣꯏꯕ ꯑꯗꯨ ꯃꯐꯝꯗꯨ ꯀꯥꯏꯗꯅꯣ ꯑꯣ ꯍꯣ ꯑꯗꯨꯅꯦ ꯈ꯭ꯋꯥꯏꯗꯒꯤ ꯑꯩꯅ ꯄꯥꯝꯖꯕ ꯃꯐꯝꯁꯨꯅꯤ ꯍꯦꯛ ꯑꯗꯨꯗꯤ ꯃꯇꯝꯗꯣ ꯍꯥꯏꯔꯛꯑꯣꯗꯅ ꯅꯪꯅ ꯀꯔꯝꯕ ꯃꯇꯝ ꯆꯠꯁꯤꯒꯦ ꯍꯥꯏꯔꯛꯑꯣ ꯑꯣ ꯑꯗꯨꯗꯤ ꯑꯩ ꯑꯗꯨꯝ ꯒꯥꯔꯤ ꯑꯗꯨꯝ ꯊꯧꯗꯣꯔꯛꯑꯒꯦꯀꯣ ꯑꯣ ꯅꯪꯁꯨ ꯅꯁꯥ ꯅꯟꯊꯟꯇ ꯂꯥꯛꯎꯍꯩ ꯃꯤꯁꯨ ꯄꯣꯔꯛꯑꯗꯤ ꯑꯩꯁꯨ ꯇꯜꯂꯤꯍꯩ ꯑꯣ ꯐꯔꯦ ꯐꯔꯦ ꯐꯔꯦ ꯐꯔꯦ ꯑꯣ ꯑꯗꯨꯗꯤ ꯑꯩ ꯑꯣ ꯑꯗꯨꯗꯤ ꯑꯩ ꯒꯥꯔꯤ ꯊꯧꯔꯛꯑꯦꯀꯣ ꯅꯪ ꯉꯥꯏꯔꯝꯃꯣꯀꯣ ꯑꯣ ꯑꯣ ꯐꯔꯦ ꯐꯔꯦ ꯐꯔꯦ ꯑꯗꯨꯗꯤ ꯑꯩ ꯀꯩꯅꯣ ꯌꯧꯁꯜꯂꯛꯀꯗꯣꯔꯦꯍꯩ ꯇꯣꯞ ꯈꯣꯡꯅꯥꯡꯈꯣꯡ ꯌꯧꯁꯜꯂꯛꯑꯦ ꯑꯣ ꯅꯪꯅ ꯌꯧꯔꯀꯥꯟꯗ ꯍꯥꯏꯔꯛꯑꯣ ꯀꯌꯥꯝ ꯅꯪꯗꯣ ꯅꯪꯒꯤꯗꯨ ꯅꯛꯇꯤ ꯅꯛꯁꯜꯂꯛꯑꯦꯀꯣ ꯑꯣ ꯑꯣꯑꯣ ꯎꯔꯦ ꯎꯔꯦ ꯎꯔꯦ ꯎꯔꯦ ꯎꯔꯦ ꯅꯪ ꯐꯨꯔꯤꯠꯇꯣ ꯀꯩꯅꯣ ꯇꯧꯋꯤꯅꯦ ꯑꯉꯥꯡꯕꯅꯤꯅꯦ ꯑꯣ ꯐꯤꯗꯨ ꯁꯪꯂꯩꯅꯕ ꯑꯃ ꯏꯟꯗ꯭ꯔꯣ ꯑꯣ ꯎꯔꯦ ꯎꯔꯦ ꯎꯔꯦ ꯎꯔꯦ ꯑꯣ ꯂꯥꯛꯑꯦ ꯂꯥꯛꯑꯦ ꯌꯧꯔꯛꯑꯦ ꯌꯧꯔꯛꯑꯦ ꯂꯥꯛꯑꯣ ꯂꯥꯛꯑꯣ ꯂꯥꯛꯑꯣ ꯑꯣ ꯑꯩ ꯄꯥꯟ ꯗꯨꯀꯥꯟꯗ ꯀ꯭ꯋꯥ ꯑꯝꯇ ꯂꯩꯔꯝꯒꯤꯒꯦ ꯂꯥꯛꯑꯣ ꯂꯥꯛꯑꯣ ꯑꯣ ꯑꯗꯨ ꯅꯪ ꯒꯥꯔꯤ ꯃꯅꯥꯛꯇ ꯆꯪꯖꯜꯂꯣ ꯑꯣ ꯑꯦ ꯀ꯭ꯋꯥ ꯆꯥꯔꯒ ꯅꯨꯡꯉꯥꯏꯅ ꯅꯨꯡꯉꯥꯏꯅ ꯀ꯭ꯋꯥ ꯁꯥꯏ ꯁꯥꯏ ꯋꯥꯔꯤ ꯅꯨꯡꯉꯥꯏ ꯅꯨꯡꯉꯥꯏ ꯇꯧꯔ ꯆꯠꯀꯗꯝꯅꯤꯅꯦ ꯑꯣ ꯒꯥꯔꯤꯗ ꯇꯣꯡꯉꯝꯃꯣ ꯑꯩ ꯀ꯭ꯋꯥ ꯂꯧꯔꯛꯈꯤꯒꯦꯕ ꯑꯣ ꯌꯧꯔꯦ ꯌꯧꯔꯦ ꯑꯩꯁꯨ ꯌꯧꯔꯛꯑꯦ ꯑꯣ ꯑꯩ ꯊꯣꯡꯒ ꯍꯥꯡꯗꯣꯛꯑꯦ ꯐꯔꯦ ꯑꯗꯨꯗꯤ ꯊꯧꯕ ꯍꯧꯔꯒꯦ ꯊꯧꯔꯣ ꯊꯧꯔꯣ ꯊꯧꯔꯣ ꯑꯁ ꯅꯪꯒꯤ ꯂꯩꯀꯣꯟꯁꯦ ꯑꯣꯟꯊꯣꯛ ꯊꯨꯅ ꯌꯧꯒ꯭ꯔꯦꯗꯀꯣ ꯇꯧꯁꯤꯕꯣ ꯐꯖꯩꯕꯣ ꯋꯥꯈꯜꯁꯦ ꯏꯅꯧ ꯍꯦꯛ ꯅꯧꯊꯣꯛꯏ ꯀꯨꯏꯔꯦ ꯁꯨꯃꯥꯏꯅ ꯌꯦꯡꯗꯕꯀꯥꯁꯦ ꯑꯋꯣꯏꯕ ꯑꯣ ꯍꯣ ꯑꯗꯨ ꯍꯥꯏꯔꯛꯑꯣꯕ ꯑꯗ ꯑꯥꯗ ꯎꯆꯦꯛ ꯑꯅꯤ ꯇꯣꯡꯉꯤꯁꯦ ꯐꯖꯗ꯭ꯔꯣ ꯑꯁ ꯑꯗꯨꯅꯦꯕ ꯑꯗꯨꯃꯥꯏ ꯇꯣꯡꯉꯨ ꯁꯤꯅꯦꯕ ꯑꯧ ꯐꯖꯩ ꯐꯖꯩ ꯑꯁ ꯂꯩꯒ ꯐꯖꯅ ꯁꯥꯠꯂꯤꯕ ꯂꯩ ꯑꯅꯤ ꯗꯪ ꯗꯪꯒ ꯊꯦꯡꯖꯟꯅꯩꯁꯦ ꯅꯨꯡꯉꯥꯏꯇ꯭ꯔꯣ ꯌꯦꯡꯕ ꯍꯣꯏ ꯍꯣꯏ ꯍꯣꯏ ꯑꯗꯨ ꯅꯪꯅ ꯈꯣꯛꯂꯛꯑꯣꯗꯅ ꯈꯣꯛꯇꯣꯛꯑꯒ ꯏꯟꯊꯤꯅ ꯁꯨꯝ ꯂꯧ ꯂꯧ ꯈꯔꯗꯤ ꯏꯟꯕ ꯍꯧꯔꯛꯎ ꯀꯩꯗꯧꯒꯦ ꯑꯥꯏ ꯀꯩꯝ ꯈꯜꯂꯨꯅꯨ ꯁꯤꯗꯤ ꯂꯩꯀꯣꯜ ꯍꯥꯏꯁꯤꯗꯤ ꯂꯣꯏ ꯐ꯭ꯔꯤ ꯉꯥꯛꯇꯅꯤ ꯃꯣꯏꯁꯨ ꯃꯣꯏ ꯊꯣꯛꯄ ꯂꯣꯏꯅꯃꯛ ꯇꯧꯅꯔꯤꯃꯤ ꯀꯩꯗꯧꯒꯦ ꯑꯗꯨ ꯅꯪ ꯑꯣ ꯅꯪꯅ ꯇꯜꯂꯒ ꯑꯩ ꯍꯥꯟꯅ ꯏꯜꯂꯒꯦ ꯁꯦ ꯁꯦ ꯅꯌꯥꯗꯣ ꯀꯥꯊꯣꯛꯑꯣꯁꯦ ꯆꯪꯉꯕꯣ ꯑꯥ ꯑꯗꯨꯅꯦꯕ ꯑꯗꯨ ꯍꯩ ꯀꯨꯏꯅ ꯂꯩꯊꯣꯛꯄ ꯌꯥꯗꯦꯍꯩ ꯌꯨꯝꯗ ꯊꯕꯛ ꯏꯪꯈꯥꯡ ꯌꯥꯝ ꯂꯩꯍꯧꯋꯤ ꯑꯗꯨ ꯀꯩꯅꯣ ꯇꯧꯁꯤ ꯅꯪꯒꯤ ꯃꯣꯠ ꯀꯩꯅꯣ ꯍꯥꯏꯔꯛꯑꯣ ꯍꯣꯏ ꯍꯣꯏ ꯍꯣꯏ ꯆꯠꯁꯤ ꯆꯠꯁꯤ ꯆꯠꯁꯤ ꯌꯥꯝ ꯐꯖꯩ ꯌꯥꯝ ꯐꯖꯩ ꯅꯪꯁꯨ ꯄꯨꯛꯅꯤꯡ ꯅꯨꯡꯁꯤ ꯅꯨꯡꯁꯤꯕ ꯃꯐꯝꯗ ꯍꯥꯏꯔꯛꯎꯅꯦ ꯍꯣꯏ ꯍꯣꯏ ꯍꯣꯏ ꯍꯣꯏ ꯀꯨꯏꯔꯦꯍꯦ ꯁꯨꯃꯥꯏꯅ ꯀꯨꯏꯔꯦ ꯁꯨꯃꯥꯏꯅꯒ ꯆꯠꯇꯕꯀꯁꯦ ꯑꯋꯣꯏꯕ

ꯍꯣꯏ ꯍꯣꯏ ꯍꯣꯏ ꯑꯗꯨ ꯀꯩꯅꯣ ꯇꯧꯁꯦ ꯆꯠꯅꯕ ꯇꯧꯁꯤꯅꯦ ꯅꯪꯕꯣ ꯊꯦꯡꯖꯜꯂꯛꯑꯗꯤ ꯃꯤꯅ ꯅꯪ ꯌꯨꯝꯗ ꯆꯪꯉꯨ ꯌꯥꯗ꯭ꯔꯗꯤ ꯀꯝꯗꯧꯗꯒꯦ ꯑꯩ ꯃꯊꯥ ꯁꯥꯔꯣꯏꯗ꯭ꯔꯣ ꯍꯣ ꯍꯣ ꯂꯥꯛꯑꯦ ꯂꯥꯛꯑꯦ ꯑꯗꯨꯗꯤ ꯑꯩ ꯒꯥꯔꯤ ꯊꯧꯕ ꯍꯧꯔꯒꯦꯀꯣ ꯑꯣ ꯀꯥꯈꯠꯂꯛꯑꯣ ꯀꯥꯈꯠꯂꯛꯑꯣ ꯆꯠꯁꯤ ꯑꯗꯩ ꯅꯣꯏ ꯌꯨꯝ ꯌꯧꯒꯗꯕꯁꯨ ꯀ꯭ꯌꯥꯝ ꯋꯥꯠꯂꯤꯒꯦ ꯑꯣ ꯍꯩ ꯌꯨꯝ ꯌꯧꯗ꯭ꯔꯤꯉꯩꯗ ꯈꯔ ꯋꯥꯠꯂꯤꯉꯥꯏꯗ ꯀꯨꯝꯍꯧꯀꯣ ꯅꯪ ꯑꯣ ꯑꯣ ꯑꯣ ꯑꯩ ꯑꯩꯗꯤ ꯅꯪ ꯅꯪ ꯃꯐꯝꯗꯣ ꯀꯥꯎꯔꯦ ꯅꯪ ꯌꯧꯔꯦꯀꯥꯟꯗ ꯍꯥꯏꯔꯛꯎꯀꯣ ꯎꯝ ꯍꯣꯍꯣꯏ ꯍꯣꯏ ꯍꯣꯏ ꯑꯗꯨꯗꯤ ꯑꯩ ꯅꯪ ꯂꯩꯍꯧꯔꯝꯅꯤꯅ ꯑꯩ ꯂꯩꯍꯧꯔꯝꯅꯤꯅ ꯒꯨꯠ ꯅꯥꯏꯠ